ꯅꯨꯄꯤꯁꯤꯡꯅ ꯅꯨꯡꯇꯤꯒꯤ ꯑꯣꯏꯅ ꯊꯦꯡꯅꯔꯤꯕ ꯈꯨꯗꯣꯡꯆꯥꯗꯕ ꯍꯥꯏꯕ ꯇꯥꯔꯒꯗꯤ ꯑꯊꯦꯡꯕꯗ ꯃꯄꯥꯟ ꯊꯣꯛꯑꯒ ꯆꯠꯄ ꯉꯝꯗꯕ ꯃꯔꯝꯗꯤ ꯃꯥꯅ ꯆꯠꯄ ꯃꯇꯝꯗ ꯐꯠꯇꯕ ꯃꯤ ꯑꯗꯨ ꯊꯦꯡꯅꯒꯗ꯭ꯔꯥ ꯍꯥꯏꯗꯅ ꯑꯗꯨꯕꯨ ꯅꯨꯄꯥꯗꯗꯤ ꯑꯗꯨꯒꯨꯝꯕ ꯑꯀꯤꯕ ꯑꯈꯪꯕꯗꯨ ꯂꯩꯇꯦ ꯅꯨꯄꯤꯁꯤꯡꯗ ꯅꯨꯡꯇꯤ ꯈꯨꯗꯤꯡꯒꯤ ꯊꯦꯡꯅꯔꯤꯕ ꯑꯋꯥꯕ ꯍꯥꯏꯕꯇꯥꯔꯒꯗꯤ ꯅꯨꯃꯤꯗꯥꯡꯗ ꯊꯣꯛꯄ ꯅꯨꯡꯉꯥꯏꯇꯕ ꯖꯣꯞ ꯇꯧꯅꯤꯡꯕ ꯑꯃ ꯇꯧꯕ ꯐꯪꯗꯕ ꯑꯁꯤ ꯑꯗꯒꯤ ꯍꯧꯖꯤꯛ ꯆꯍꯤ ꯀꯌꯥꯒꯤ ꯃꯇꯨꯡꯗ ꯚꯥꯔꯠꯀꯤ ꯈꯨꯅꯥꯏꯗ ꯅꯨꯄꯤꯒꯤ ꯈꯨꯅꯥꯏꯁꯤꯡꯗ ꯍꯣꯡꯂꯛꯂꯤꯕ ꯍꯥꯏꯕꯇꯥꯔꯗꯤ ꯍꯥꯟꯅꯗꯤ ꯅꯨꯄꯤ ꯚꯥꯔꯠꯀꯤ ꯅꯨꯄꯤꯁꯤꯡ ꯑꯁꯤꯒꯤ ꯀꯔꯤꯒꯨꯝꯕ ꯃꯄꯨꯔꯣꯏꯕ ꯃꯄꯨꯔꯣꯏꯕꯁꯤ ꯂꯩꯈꯤꯗꯕ ꯇꯥꯔꯒꯗꯤ ꯃꯍꯥꯛꯀꯤ ꯅꯨꯄꯤ ꯑꯁꯤꯁꯨ ꯌꯥꯎꯅ ꯃꯍꯥꯛꯀꯤ ꯅꯨꯄꯥ ꯃꯍꯥꯛꯀꯤ ꯃꯄꯨꯔꯣꯏꯕꯁꯤ ꯃꯩ ꯊꯥꯕ ꯃꯇꯝꯗ ꯃꯍꯥꯛꯀꯤ ꯅꯨꯄꯤ ꯑꯁꯤꯁꯨ ꯌꯥꯎꯅ ꯍꯤꯡꯅ ꯃꯩ ꯊꯥꯔꯝꯃꯤ ꯑꯗꯨ ꯍꯧꯖꯤꯛꯇꯤ ꯑꯗꯨꯛꯀꯤ ꯃꯇꯤꯛ ꯆꯥꯎꯈꯠꯂꯦ ꯑꯗꯨꯛꯀꯤ ꯃꯇꯤꯛ ꯍꯣꯡꯂꯛꯂꯦ ꯚꯥꯔꯠꯇ ꯅꯨꯄꯤꯁꯤꯡꯅ ꯁꯥꯐꯔꯤꯕ ꯁꯥꯐꯅꯤꯡꯉꯥꯏꯒꯤ ꯑꯃꯁꯨꯡ ꯊꯕꯛꯇ ꯑꯃꯁꯨꯡ ꯃꯍꯩ ꯃꯁꯤꯡꯗ ꯆꯞ ꯃꯥꯟꯅꯕ ꯈꯨꯗꯣꯡꯆꯥꯕ ꯑꯗꯨ ꯍꯧꯖꯤꯛꯇꯤ ꯐꯪꯂꯦ ꯅꯨꯄꯥꯒ ꯅꯨꯄꯤꯒ ꯔꯥꯏꯠ ꯆꯞ ꯃꯥꯟꯅꯔꯦ ꯍꯥꯏꯕ ꯑꯗꯣ ꯑꯩꯈꯣꯏꯒꯤ ꯏꯟꯗꯤꯌꯥꯟꯒꯤ ꯑꯩꯈꯣꯏ ꯏꯟꯗꯤꯌꯥꯒꯤ ꯀꯣꯟꯁꯇꯤꯇ꯭ꯌꯨꯁꯟꯗ ꯌꯥꯎꯔꯕꯅꯤꯅ ꯅꯨꯄꯤ ꯑꯃꯁꯨꯡ ꯅꯨꯄꯥ ꯑꯅꯤꯃꯛ ꯔꯥꯏꯠ ꯃꯥꯟꯅꯩ ꯂꯥꯏꯔꯤꯛ ꯇꯝꯕꯗꯁꯨ ꯆꯠꯄꯗꯁꯨ ꯊꯣꯛꯄꯗꯁꯨ ꯍꯧꯖꯤꯛꯇꯤ ꯆꯞ ꯃꯥꯟꯅꯔꯦ